ꯏꯟꯗꯤꯌꯥꯒꯤ ꯐꯤꯂꯝ ꯑꯃꯁꯨꯡ ꯃꯤꯎꯖꯤꯛꯁꯦ ꯍꯧꯖꯤꯛꯇꯤ ꯌꯥꯝꯅ ꯆꯥꯎꯈꯠꯂꯦ ꯍꯥꯟꯅ ꯋꯦꯁꯇꯔꯟ ꯃꯤꯎꯖꯤꯛ ꯋꯦꯁꯇꯔꯟ ꯕꯣꯂꯤꯋꯨꯠ ꯍꯣꯂꯤꯋꯨꯗꯀꯤ ꯐꯤꯂꯝꯁꯤꯡ ꯆꯥꯡ ꯆꯞ ꯃꯥꯟꯅꯅ ꯏꯟꯗꯤꯌꯥꯒꯤ ꯐꯤꯂꯝꯁꯤꯡꯁꯤꯁꯨ ꯍꯧꯖꯤꯛꯇꯤ ꯁꯥꯟꯅꯕ ꯉꯝꯂꯦ ꯑꯩꯅ ꯈ꯭ꯋꯥꯏꯗꯒꯤ ꯄꯥꯝꯕ ꯏꯟꯗꯤꯌꯥꯒꯤ ꯐꯤꯂꯝ ꯍꯥꯏꯔꯒꯗꯤ ꯁꯥꯎꯠ ꯏꯟꯗꯤꯌꯟ ꯃꯨꯕꯤꯁꯁꯤ ꯄꯥꯝꯃꯦ ꯇꯦꯂꯤꯒꯨ ꯇꯥꯃꯤꯜꯒꯤ ꯐꯤꯂꯝꯁꯤꯡꯁꯤ ꯄꯥꯝꯃꯦ ꯑꯗꯨꯒ ꯑꯩꯒꯤ ꯈ꯭ꯋꯥꯏꯗꯒꯤ ꯄꯥꯝꯕ ꯁꯤꯡꯒꯔ ꯍꯥꯏꯔꯒꯗꯤ ꯃꯅꯤꯄꯨꯔꯤ ꯁꯤꯡꯒꯔ ꯁꯣꯔꯤ ꯁꯦꯟꯖꯝ ꯑꯩꯅ ꯈ꯭ꯋꯥꯏꯗꯒꯤ ꯅꯨꯡꯉꯥꯏꯈꯤꯕ ꯏꯁꯩ ꯍꯥꯏꯔꯒꯗꯤ ꯃꯅꯤꯄꯨꯔꯤ ꯏꯁꯩꯗ ꯁꯣꯔꯤ ꯁꯦꯟꯖꯝꯅ ꯁꯛꯈꯤꯕ ꯁꯛꯇꯝꯗꯨꯅ ꯇꯧꯕ ꯏꯁꯩꯗꯨ ꯌꯥꯝ ꯄꯥꯝꯃꯦ ꯑꯗꯨꯒ ꯑꯩꯒꯤ ꯁꯤꯡꯒꯔ ꯈ꯭ꯋꯥꯏꯗꯒꯤ ꯄꯥꯝꯕ ꯁꯤꯡꯒꯔ ꯁꯣꯔꯤ ꯁꯦꯟꯖꯝꯁꯤ ꯀꯔꯤꯒꯤꯗꯃꯛ ꯄꯥꯝꯃꯤꯕꯅꯣ ꯍꯪꯉꯒꯗꯤ ꯑꯩꯉꯣꯟꯗ ꯃꯍꯥꯛꯇꯤ ꯁꯛꯏꯕ ꯈꯨꯁꯛꯁꯦ ꯑꯩꯈꯣꯏ ꯃꯅꯤꯄꯨꯔꯤꯒꯤ ꯁꯤꯡꯒꯔ ꯃꯌꯥꯝꯗꯒꯤ ꯈꯔ ꯇꯣꯞ ꯇꯣꯞꯄ ꯍꯥꯏꯇꯔꯦ ꯇꯣꯞ ꯇꯣꯞꯄꯒ ꯑꯗꯨꯝ ꯃꯥꯅ ꯁꯛꯄ ꯁꯨꯔ ꯑꯃꯁꯨꯡ ꯂꯤꯔꯤꯛꯁꯦ ꯌꯥꯝꯅ ꯃꯌꯥꯝꯗ ꯄꯥꯜꯍꯟꯕ ꯉꯝꯕ ꯂꯤꯔꯤꯛꯁ ꯉꯥꯛꯇ ꯁꯤꯖꯤꯟꯅꯔꯒ ꯁꯛꯑꯦ ꯑꯗꯨꯒ ꯃꯥꯅ ꯃꯤꯎꯖꯤꯛꯁꯨ ꯃꯁꯥꯅ ꯇꯧꯖꯕꯅꯤ ꯂꯤꯔꯤꯛꯁꯨ ꯃꯁꯥꯅ ꯏꯖꯕꯅꯦ ꯑꯗꯨꯒꯤꯗꯃꯛꯇꯅꯤ ꯑꯩꯅ ꯄꯥꯝꯕꯁꯤ ꯑꯗꯨꯒ ꯑꯅꯤꯁꯨꯕ ꯁꯤꯡꯒꯔ ꯑꯩꯅ ꯈ꯭ꯋꯥꯏꯗꯒꯤ ꯄꯥꯝꯕ ꯍꯥꯏꯔ ꯇꯞꯇꯥ ꯖꯌꯦꯟꯇꯁꯨ ꯄꯥꯝꯃꯦ ꯑꯩꯅ ꯃꯍꯥꯛ ꯄꯥꯝꯃꯤꯕꯒꯤ ꯃꯔꯝꯁꯨ ꯃꯍꯥꯛ ꯏꯁꯩ ꯏꯖꯕꯁꯨ ꯃꯁꯥꯅ ꯏꯖꯩ ꯁꯛꯄꯁꯨ ꯃꯁꯥꯅ ꯁꯛꯏ ꯑꯗꯨꯒ ꯃꯤꯎꯖꯤꯛꯁꯨ ꯁꯨꯔꯁꯨ ꯃꯁꯥꯅ ꯂꯣꯏꯅ ꯄꯥꯟꯖꯕꯅꯦ ꯑꯗꯨꯒꯤꯗꯃꯛꯇꯅꯤ ꯑꯩꯅ ꯃꯈꯣꯏ ꯑꯅꯤꯕꯨ ꯄꯥꯝꯕꯁꯦ ꯑꯗꯨꯒ ꯑꯩꯒꯤ ꯈ꯭ꯋꯥꯏꯗꯒꯤ ꯄꯥꯝꯕ ꯑꯦꯛꯇꯔ ꯑꯃꯁꯨꯡ ꯅꯠꯇ꯭ꯔꯒ ꯑꯦꯛꯇꯔꯗ ꯍꯥꯏꯔꯒꯗꯤ ꯁꯥꯎꯠꯀꯤ ꯑꯦꯛꯇꯔꯗ ꯁꯥꯎꯠꯀꯤ ꯑꯦꯛꯇꯔꯗ ꯑꯣꯏꯅ ꯇꯧꯋꯦ ꯑꯩꯒꯤ ꯑꯄꯥꯝꯕ ꯑꯦꯛꯇꯔꯁꯦ ꯁꯥꯎꯠꯀꯤ ꯑꯦꯛꯇꯔꯗꯗꯤ ꯕꯤꯖꯦ ꯄꯥꯝꯃꯦ ꯑꯗꯨꯒ ꯕꯣꯂꯤꯋꯨꯠꯇꯅ ꯁꯔꯨꯛ ꯈꯥꯟ ꯁꯜꯃꯟ ꯈꯥꯟ